ꯑꯩꯈꯣꯏꯒꯤ ꯀꯛꯆꯤꯡ ꯖꯤꯂꯥꯒꯤ ꯃꯔꯨ ꯑꯣꯏꯕ ꯆꯠꯊꯣꯛ ꯆꯠꯁꯤꯡꯒꯤ ꯂꯝꯕꯤꯗꯤ ꯁꯣꯔꯣꯛꯇ ꯑꯣꯏ ꯁꯣꯔꯣꯛꯇ ꯕꯁ ꯑꯃꯗꯤ ꯑꯣꯛꯇꯣꯅ ꯆꯠꯄꯅꯤꯅ ꯁꯦꯟꯒꯤ ꯀꯔꯤꯒꯤ ꯈꯨꯗꯣꯡ ꯆꯥꯗꯕꯗꯤ ꯊꯣꯏꯅ ꯂꯩꯖꯗ꯭ꯔꯦ ꯑꯗꯨꯒ ꯑꯋꯥꯕ ꯃꯥꯏꯌꯣꯛꯅꯕꯗꯤ ꯑꯇꯣꯞꯄ ꯏꯁꯇꯦꯠꯇ ꯆꯠꯄ ꯃꯇꯝꯗ ꯏꯝꯐꯥꯜ ꯇꯥꯟꯅ ꯆꯠꯄ ꯃꯇꯝ ꯆꯠꯄ ꯑꯃ ꯇꯉꯥꯏꯐꯗꯅ ꯑꯣꯏ ꯑꯗꯨꯒ ꯄ꯭ꯂꯦꯟꯒꯤ ꯑꯗꯒꯤ ꯇ꯭ꯔꯦꯟꯒꯤ ꯂꯝꯕꯤ ꯂꯩꯇꯕꯅ ꯁꯤꯃꯗꯤ ꯈꯨꯗꯣꯡ ꯆꯥꯗꯕ ꯊꯦꯡꯅꯖꯩ